ꯁꯍꯔꯗ ꯂꯩꯕꯅ ꯁꯍꯔꯗ ꯂꯩꯕꯒꯤ ꯈꯨꯗꯣꯡꯆꯥꯕ ꯃꯌꯥꯝ ꯑꯃ ꯐꯪꯕꯅ ꯁꯍꯔꯗ ꯂꯩꯕ ꯄꯥꯝꯅꯔꯕꯁꯨ ꯈꯨꯡꯒꯪꯗ ꯂꯩꯕꯁꯤꯡꯒꯤ ꯂꯥꯏꯕ ꯄꯥꯔꯠꯅꯔ ꯈꯟꯕꯗꯗꯤ ꯃꯁꯦ ꯃꯥ ꯋꯥꯈꯜꯂꯣꯟ ꯃꯥꯟꯅꯕꯥ ꯇꯤꯟꯅꯕ ꯅꯨꯡꯉꯥꯏꯕ ꯈꯜꯂꯛꯄꯅꯤꯅ ꯃꯁꯤꯗ ꯊꯣꯏꯗꯣꯛꯅ ꯁꯍꯔ ꯑꯃꯁꯨꯡ ꯈꯨꯡꯒꯪꯒꯤ ꯈꯦꯟꯅꯕꯁꯤ ꯂꯩꯇꯦ ꯍꯥꯏꯅ ꯂꯧꯖꯩ